ꯑꯩꯈꯣꯏꯅ ꯐꯣꯇꯣ ꯀꯥꯞꯄ ꯃꯇꯝꯗ ꯐꯖꯍꯟꯕ ꯑꯃꯁꯨꯡ ꯐꯖꯕ ꯍꯥꯏꯅꯔꯤꯕꯁꯤꯒꯤ ꯃꯑꯣꯡ ꯈꯔꯗꯤ ꯂꯩ ꯍꯥꯏꯔꯤꯕꯁꯤꯗꯒꯤ ꯃꯅꯨꯡꯗꯒꯤ ꯑꯩꯈꯣꯏꯅ ꯀꯦꯃꯦꯔꯥ ꯁꯤ ꯁꯦꯡꯕꯁꯨ ꯃꯊꯧ ꯇꯥꯏ ꯑꯗꯨꯒ ꯃꯥꯒꯤ ꯃꯦꯒꯥꯐꯤꯁꯦꯜ ꯋꯥꯡꯕ ꯗꯔꯀꯥꯔꯅꯤ ꯑꯗꯨꯒ ꯀꯥꯞꯄ ꯃꯇꯝꯗ ꯑꯩꯈꯣꯏꯅ ꯌꯥꯝꯅ ꯆꯦꯛꯁꯟꯅ ꯑꯃꯁꯨꯡ ꯑꯩꯈꯣꯏꯅ ꯀꯩꯒꯨꯝꯕ ꯊꯕꯛ ꯑꯃ ꯇꯧꯕ ꯃꯇꯝꯗ ꯑꯩꯈꯣꯏꯅ ꯄꯨꯛꯅꯤꯡ ꯆꯪꯅ ꯇꯧꯕ ꯑꯗꯨꯃꯥꯏꯅ ꯑꯩꯈꯣꯏꯅ ꯐꯣꯇꯣ ꯀꯥꯞꯄ ꯃꯇꯝꯁꯤꯗꯁꯨ ꯋꯥꯈꯜꯁꯤ ꯌꯥꯝ ꯆꯅꯤꯡ ꯇꯥꯅ ꯍꯥꯏꯔꯤꯕ ꯐꯣꯇꯣ ꯑꯁꯤ ꯑꯩꯈꯣꯏꯅ ꯀꯩꯒꯨꯝ ꯃꯇꯝꯗ ꯃꯥꯒꯤ ꯃꯇꯝꯁꯦ ꯃꯇꯝ ꯍꯥꯏꯕꯗꯤ ꯑꯩꯈꯣꯏꯅ ꯅꯨꯃꯤꯗꯥꯡꯋꯥꯏꯔꯝꯒꯤ ꯃꯇꯝ ꯅꯨꯡꯊꯤꯜꯒꯤ ꯃꯇꯝ ꯑꯌꯨꯛꯀꯤ ꯃꯇꯝ ꯁꯤꯒꯤꯁꯤ ꯑꯣꯏꯕ ꯃꯇꯝꯁꯤꯗ ꯍꯥꯏꯔꯤꯕ ꯐꯣꯇꯣꯁꯦ ꯀꯃꯥꯏꯅ ꯁꯦꯡꯍꯟꯒꯗꯒꯦ ꯍꯥꯏꯕ ꯃꯇꯝꯗ ꯁꯤꯒꯤ ꯁꯤꯁꯇꯦꯝ ꯃꯌꯥꯝ ꯑꯃꯁꯨ ꯑꯩꯈꯣꯏꯅ ꯀꯦꯃꯔꯥꯁꯤꯗ ꯁꯦꯇꯤꯡꯗ ꯌꯥꯎꯔꯦ ꯑꯗꯨ ꯁꯤꯒꯤ ꯁꯤꯗꯩꯗ ꯑꯩꯈꯣꯏꯅ ꯃꯥꯁꯦ ꯃꯉꯥꯜ ꯈꯔ ꯄꯤꯔꯒ ꯀꯥꯞꯄ ꯑꯃꯁꯨꯡ ꯑꯩꯈꯣꯏꯅ ꯌꯥꯝꯅ ꯂꯥꯞꯅ ꯀꯥꯞꯄ ꯑꯃꯁꯨꯡ ꯅꯛꯁꯟꯅ ꯀꯥꯞꯄꯗ ꯐꯖꯕ ꯑꯃꯁꯨꯡ ꯃꯥꯒꯤ ꯑꯩꯈꯣꯏꯅ ꯐꯣꯇꯣꯁꯤ ꯃꯤ ꯍꯥꯏꯇꯥꯔꯦ ꯃꯤꯁꯤ ꯑꯩꯈꯣꯏꯅ ꯀꯅꯥꯒꯨꯝꯕ ꯃꯤ ꯈꯔ ꯅꯦꯝꯕ ꯑꯃ ꯃꯤ ꯑꯋꯥꯡꯕ ꯑꯃꯅ ꯐꯣꯇꯣ ꯀꯥꯞ ꯇꯥꯔꯗꯤ ꯃꯥꯏ ꯐꯣꯇꯣꯁꯤ ꯅꯦꯝꯁꯜꯂꯒ ꯆꯠꯈꯤꯕ ꯁꯨꯃꯥꯏꯅ ꯂꯩꯕꯁꯤꯒꯤ ꯃꯍꯨꯠꯇ ꯑꯩꯈꯣꯏꯅ ꯃꯥꯒꯤ ꯄꯣꯖꯤꯁꯟꯁꯦ ꯃꯤꯁꯤ ꯐꯝꯗꯣꯏꯔꯥ ꯅꯠꯇ꯭ꯔꯒꯅ ꯂꯦꯞꯇꯣꯏꯔꯥ ꯑꯗꯨꯏ ꯑꯣꯏꯇꯥꯔꯗꯤ ꯃꯥꯒꯤ ꯃꯉꯥꯜꯁꯦ ꯂꯥꯏꯠꯁꯦ ꯀꯗꯣꯝꯗꯒꯤ ꯐꯨꯔꯛꯏꯅꯣ ꯍꯧꯖꯤꯛ ꯅꯨꯃꯤꯠꯁꯤ ꯀꯔꯣꯝꯗ ꯂꯩꯈ꯭ꯔꯦ ꯍꯥꯏꯕꯗꯤ ꯁꯟꯁꯦꯠꯀꯤ ꯇꯥꯏꯝꯂꯥ ꯍꯥꯏꯕꯁꯤ ꯁꯤꯒꯤ ꯃꯑꯣꯡꯁꯤ ꯌꯦꯡꯉꯒ ꯑꯩꯈꯣꯏꯅ ꯃꯥꯒꯤ ꯄꯣꯖꯤꯁꯟꯁꯦ ꯑꯩꯈꯣꯏꯅ ꯁꯦꯝꯕꯤꯕ ꯑꯃꯁꯨꯡ ꯀꯥꯞꯄ ꯃꯇꯝꯗꯁꯨ ꯑꯩꯅ ꯀꯦꯃꯦꯔꯥꯁꯤ ꯑꯩꯈꯣꯏꯅ ꯃꯊꯛꯇꯒꯤ ꯅꯝꯁꯜꯂꯒ ꯀꯥꯞꯄ ꯑꯃꯁꯨꯡ ꯄꯨꯔꯥ ꯑꯩꯈꯣꯏꯅ ꯀꯩ ꯍꯥꯏꯇꯥꯔꯦ ꯃꯥꯒꯤ ꯁꯦꯟꯇꯔꯁꯦ ꯑꯩꯈꯣꯏꯒꯤ ꯍꯛꯆꯥꯡꯁꯤꯒꯤ ꯁꯦꯟꯇꯔ ꯑꯣꯏꯍꯟꯕ ꯍꯛꯆꯥꯡꯒꯤ ꯁꯦꯟꯇꯔ ꯍꯥꯏꯕꯗꯤ ꯀꯅꯥꯒꯨꯝꯕ ꯐꯥꯏꯚ ꯐꯤꯠ ꯑꯣꯏꯔꯦ ꯐꯥꯏꯚ ꯐꯤꯠ ꯑꯣꯏꯇꯥꯔꯒꯗꯤ ꯐꯥꯏꯚ ꯐꯤꯠ ꯑꯣꯏꯔꯤꯕ ꯃꯤꯁꯦ ꯁꯤꯅ ꯁꯤꯛꯁ ꯐꯤꯠꯀꯤ ꯃꯤ ꯑꯃꯅ ꯂꯩꯞꯄꯒ ꯐꯣꯇꯣ ꯀꯥꯞꯄ ꯃꯇꯝꯗ ꯃꯥꯒꯤ ꯐꯣꯇꯣꯁꯤ ꯅꯝꯁꯜꯂꯒ ꯑꯣꯏꯅ ꯎꯒꯅꯤ ꯑꯗꯨꯅ ꯐꯥꯏꯚ ꯐꯤꯠꯀꯤ ꯃꯤ ꯑꯃ ꯑꯣꯏ ꯇꯥꯔꯒꯗꯤ ꯑꯩꯈꯣꯏꯅ ꯐꯝꯃꯒ ꯀꯥꯞꯄ ꯃꯇꯝꯗ ꯐꯣꯇꯣꯁꯦ ꯃꯥꯒꯤ ꯃꯁꯥꯒꯤ ꯐꯤꯕꯝꯁꯤꯁꯨ ꯑꯩꯈꯣꯏꯅ ꯍꯥꯏꯐꯦꯠ ꯋꯥꯡꯈꯠꯅ ꯎꯒꯅꯤ ꯑꯃꯁꯨꯡ ꯅꯛꯁꯜꯂꯒ ꯀꯥꯞꯄ ꯃꯇꯝꯗ ꯑꯩꯈꯣꯏꯅ ꯍꯦꯟꯅ ꯐꯖꯕ ꯑꯃꯁꯨꯡ ꯃꯌꯥꯏ ꯑꯣꯏꯔꯞ ꯈꯔ ꯂꯥꯞꯊꯣꯛꯅ ꯇꯦꯟ ꯀꯩꯒꯨꯝꯕ ꯃꯤꯇꯔ ꯐꯥꯏꯚ ꯃꯤꯇꯔ ꯃꯤꯇꯔ ꯃꯥ ꯂꯩꯔꯤꯕ ꯄꯣꯖꯤꯁꯟꯗꯨꯒꯤ ꯃꯇꯨꯡꯏꯟꯅ ꯉꯁꯥꯏ ꯑꯩꯅ ꯍꯥꯏꯖꯒꯤꯕꯗꯣ ꯍꯥꯏꯕꯗꯤ ꯅꯨꯃꯤꯠꯀꯤ ꯃꯉꯥꯜꯒꯤ ꯃꯇꯝ ꯅꯨꯃꯤꯗꯥꯡꯗ ꯀꯥꯞꯄ ꯑꯃꯁꯨꯡ ꯍꯥꯏꯔꯤꯕ ꯃꯑꯣꯡ ꯃꯇꯧꯁꯦ ꯑꯩꯈꯣꯏꯅ ꯋꯥꯈꯜ ꯈꯔ ꯈꯟꯕꯤꯔꯒ ꯌꯥꯝꯅ ꯆꯦꯛꯁꯟꯅ ꯀꯥꯞꯄ ꯃꯇꯝꯗ ꯑꯩꯈꯣꯏꯅ ꯐꯣꯇꯣꯗꯨ ꯌꯥꯝꯅ ꯂꯥꯏꯠ ꯑꯣꯏꯒꯅꯤ ꯑꯃꯁꯨꯡ ꯐꯖꯒꯅꯤ ꯍꯥꯏꯅ ꯈꯟꯖꯩ ꯑꯗꯨꯅ ꯀꯥꯞꯄꯒꯤ ꯃꯇꯝꯗꯁꯨ ꯑꯩꯈꯣꯏꯅ ꯍꯥꯏꯔꯤꯕ ꯉꯁꯥꯏꯒꯤ ꯋꯥꯈꯜꯁꯦ ꯊꯝꯕꯤꯕ ꯌꯥꯝꯅ ꯆꯦꯛꯁꯟꯅ ꯐꯣꯇꯣꯁꯨ ꯀꯥꯞꯄꯤꯕ ꯑꯃꯁꯨꯡ ꯃꯥꯒꯤ ꯂꯩꯔꯤꯕ ꯐꯤꯕꯝꯗꯨꯒꯤ ꯃꯇꯨꯡꯏꯟꯅ ꯑꯩꯈꯣꯏꯅ ꯐꯣꯇꯣꯁꯦ ꯀꯥꯞꯄꯤꯕ ꯑꯗꯨꯗ ꯑꯩꯈꯣꯏꯅ ꯍꯦꯟꯅ ꯐꯣꯟꯁꯦ ꯁꯦꯡꯒꯅꯤ ꯍꯥꯏꯅ ꯈꯟꯖꯩ